ꯑꯩ ꯏꯁꯥꯅ ꯚꯣꯏꯁ ꯀꯣꯜ ꯑꯃꯁꯨꯡ ꯕꯤꯗꯤꯑꯣ ꯀꯣꯜ ꯑꯩ ꯉꯁꯤꯕꯨꯛꯇ ꯑꯩ ꯑꯩ ꯑꯝꯇ ꯄꯥꯝꯖꯕ ꯂꯩꯇꯦ ꯑꯩ ꯁꯝꯇꯥꯏꯝ ꯑꯩ ꯀꯔꯤꯒꯨꯝꯕꯗ ꯚꯣꯏꯁ ꯀꯣꯜ ꯊꯥꯔꯛꯎ ꯍꯥꯏ ꯑꯗꯣ ꯑꯩ ꯊꯥꯅꯤꯡꯗꯦ ꯀꯣꯜ ꯇꯧꯕ ꯐꯪꯂꯒꯅ ꯀꯣꯜ ꯇꯧꯏ ꯑꯩ ꯚꯣꯏꯁ ꯀꯣꯜꯁꯨ ꯄꯥꯝꯗꯦ ꯑꯗꯨꯒ ꯑꯩ ꯁꯤꯗ ꯌꯥꯝꯅ ꯀꯩꯅꯣ ꯍꯛꯆꯤꯟꯅ ꯐꯣꯟꯗ ꯃꯇꯝ ꯌꯥꯝꯅ ꯁꯤꯖꯤꯟꯅꯕ ꯃꯤꯁꯨ ꯑꯣꯏꯗꯦ ꯑꯩꯗꯤ ꯀꯥꯟꯅꯕ ꯅꯨꯃꯤꯠ ꯀꯔꯤꯒꯨꯝꯕ ꯑꯩꯅ ꯈꯪꯗ꯭ꯔꯕ ꯑꯗꯨꯗ ꯑꯩꯈꯣꯏꯒꯤ ꯒꯨꯒꯜꯗ ꯆꯪꯉꯒ ꯑꯩ ꯂꯥꯏꯔꯤꯛ ꯀꯨꯝꯕ ꯀꯔꯤꯒꯨꯝꯕ ꯌꯦꯡꯕ ꯌꯥꯎꯏ ꯑꯩꯈꯣꯏꯒꯤ ꯑꯗꯨꯝꯕꯒꯤ ꯀꯥꯟꯅꯕꯗꯣ ꯅꯠꯇꯅ ꯑꯩ ꯁꯤꯒꯤ ꯃꯇꯝ ꯁꯤ ꯃꯇꯝ ꯑꯩꯈꯣꯏ ꯄꯨꯡ ꯑꯃ ꯑꯅꯤ ꯁꯤꯖꯤꯟꯅꯩ ꯍꯥꯏꯕꯒꯤ ꯑꯗꯨꯝꯕ ꯂꯩꯖꯗꯦ ꯀꯔꯤꯒꯨꯝꯕ ꯑꯩꯅ ꯄꯥꯝꯃꯤꯕꯗꯣ ꯁꯦꯀꯦꯟ ꯑꯃ ꯑꯅꯤꯒꯨꯝꯕ ꯃꯤꯅꯤꯠ ꯑꯃꯒꯨꯝꯕ ꯑꯗꯨꯃꯥꯏꯅ ꯁꯤꯖꯤꯟꯅꯔꯝꯕ ꯌꯥꯏ ꯑꯗꯒꯤ ꯍꯦꯟꯅ ꯀꯩꯁꯨ ꯑꯩꯉꯣꯟꯗ ꯁꯤꯖꯤꯟꯅꯕꯒꯤ ꯃꯇꯝ ꯑꯩꯉꯣꯟꯗ ꯂꯩꯖꯗꯦ ꯚꯣꯏꯁ ꯀꯣꯜꯁꯨ ꯄꯥꯝꯖꯗꯦ ꯏꯁꯥꯅꯒꯤ ꯑꯣꯏꯅꯁꯨ ꯑꯗꯨꯒ ꯕꯤꯗꯤꯑꯣ ꯀꯣꯜꯁꯨ ꯉꯁꯤꯐꯥꯎ ꯑꯗꯨꯝ ꯇꯧꯗꯦ ꯃꯤꯅ ꯇꯧꯔꯛꯄꯗꯤ ꯌꯥꯎꯏ ꯑꯗꯨꯐꯥꯎꯗꯨ ꯑꯩ ꯇꯧꯕꯤꯔꯛꯀꯅꯨ ꯑꯗꯨꯝ ꯏꯁꯥꯅ ꯍꯥꯏꯖꯩ ꯑꯩ ꯀꯩꯁꯨ ꯁꯤꯗ ꯄꯥꯝꯗꯦ ꯑꯗꯨꯒ ꯁꯤꯒꯤ ꯑꯩꯈꯣꯏꯒꯤ ꯁꯤꯖꯤꯟꯅꯕꯒꯤ ꯑꯩꯈꯣꯏꯒꯤ ꯃꯣꯕꯥꯏꯜ ꯅꯣꯡꯃꯗ ꯑꯗꯨꯝ ꯁꯤꯖꯤꯟꯅꯕ ꯍꯥꯏꯕꯗꯨ ꯑꯩꯉꯣꯟꯗ ꯂꯩꯖꯗꯦ ꯁꯤꯗ ꯑꯩꯅ ꯀꯥꯟꯅꯕ ꯍꯥꯏꯕꯨ ꯒꯨꯒꯜꯗꯒꯤ ꯑꯩꯅ ꯂꯥꯏꯔꯤꯛ ꯄꯥꯕ ꯈꯪꯗꯕ ꯑꯗꯨꯒꯨꯝꯕ ꯈꯔ ꯌꯦꯡꯕꯗꯨ ꯅꯠꯇꯅ ꯑꯇꯣꯞꯄꯗꯤ ꯂꯩꯖꯗꯦ ꯑꯗꯨꯗꯤ ꯑꯩꯈꯣꯏꯒꯤ ꯄꯨꯡ ꯍꯥꯏꯕ ꯂꯩꯇ꯭ꯔꯦ ꯑꯩꯅ ꯅꯨꯃꯤꯗꯥꯡ ꯋꯥꯏꯔꯝ ꯑꯣꯏꯔꯦ ꯑꯃꯗ ꯑꯣꯏꯔꯦ ꯀꯔꯤꯒꯨꯝꯕ ꯑꯩꯅ ꯂꯥꯏꯔꯤꯛ ꯄꯥꯕꯁꯤꯗ ꯈꯪꯉꯛꯇ꯭ꯔ ꯀꯥꯟꯗ ꯁꯦꯀꯦꯟ ꯑꯃꯅꯤꯗꯣ ꯐꯥꯛꯇꯣꯛꯑꯒ ꯒꯨꯒꯜꯗ ꯌꯦꯡꯉ ꯀꯥꯟꯗ ꯑꯗꯨꯝ ꯃꯗ ꯀꯥꯟꯅꯕꯗꯣ ꯑꯗꯨꯗ ꯑꯩꯅ ꯈꯪꯗꯕ ꯄꯣꯠꯇꯣ ꯑꯗꯨ ꯌꯥꯎꯔ ꯀꯥꯟꯗ ꯑꯗꯨꯗꯪ ꯈꯛꯇꯅꯤ ꯑꯩꯅ ꯁꯤꯖꯤꯜꯂꯤꯁꯦ ꯅꯣꯡꯃꯒꯤ ꯄꯨꯡ ꯀꯌꯥ ꯁꯤꯖꯤꯟꯅꯕ ꯍꯥꯏꯕꯁꯦ ꯑꯩꯉꯣꯟꯗ ꯑꯝꯇ ꯂꯩꯖꯗꯦ ꯚꯣꯏꯁ ꯀꯣꯜꯗꯨ ꯑꯩꯉꯣꯟꯗ ꯑꯄꯥꯝꯕꯁꯨ ꯑꯣꯏꯗꯦ ꯑꯗꯨꯒ ꯕꯤꯗꯤꯑꯣ ꯀꯣꯜꯁꯨ ꯑꯄꯥꯝꯕ ꯂꯩꯇꯦ ꯁꯤ ꯍꯥꯏꯔꯒ ꯑꯩ ꯃꯇꯥꯡꯁꯤꯗ ꯂꯣꯏꯁꯤꯟꯖꯔꯒꯦ